ꯇꯣꯝꯕ ꯑꯩꯒꯤ ꯇꯤꯁ꯭ꯔꯥꯠ ꯑꯣꯗ꯭ꯔ ꯈꯔ ꯇꯧꯕꯅꯦ ꯑꯗꯨ ꯈꯔ ꯀꯥꯎꯊꯣꯛꯍꯧꯔꯦ ꯑꯗꯨꯅ ꯑꯥꯏꯁꯀ꯭ꯔꯤꯝ ꯀꯦꯛ ꯍꯂꯨꯋꯥꯒꯨꯝꯕ ꯑꯁꯤꯅꯆꯤꯡꯕ ꯈꯔ ꯍꯥꯞꯆꯤꯜꯂꯣ ꯑꯗꯨꯒ ꯊꯥꯕꯤꯔꯛꯑꯣ ꯑꯩꯒꯤ ꯌꯨꯝꯗ